ꯇ꯭ꯔꯦꯀꯤꯡ ꯆꯠꯄ ꯍꯥꯏꯕꯁꯤ ꯑꯩꯈꯣꯏꯅ ꯆꯤꯡꯗ ꯈꯣꯡꯅ ꯑꯣꯏꯔꯁꯨ ꯒꯥꯔꯤꯗ ꯑꯣꯏꯔꯁꯨ ꯑꯗꯨꯝ ꯆꯠꯄ ꯍꯥꯏꯕꯗꯤ ꯗꯦꯁꯇꯤꯅꯦꯁꯟꯁꯦ ꯑꯗꯨꯝ ꯗꯦꯁꯇꯤꯅꯦꯁꯟ ꯌꯧꯗꯕ ꯑꯣꯏꯒꯦꯔꯥ ꯌꯧꯗꯕ ꯑꯣꯏꯒꯦꯔꯥ ꯑꯗꯨꯝ ꯆꯠꯄ ꯍꯥꯏꯕꯗꯨ ꯑꯣꯏꯒꯗꯕꯅꯤ ꯍꯥꯏꯕꯗꯤ ꯇ꯭ꯔꯦꯀꯤꯡ ꯆꯠꯄ ꯍꯥꯏꯕꯁꯦ ꯑꯃꯔꯣꯝꯗꯗꯤ ꯌꯥꯝꯅ ꯑꯐꯕꯁꯨ ꯑꯣꯏꯔꯦ ꯍꯥꯏꯕꯗꯤ ꯇ꯭ꯔꯦꯀꯤꯡ ꯆꯠꯄꯁꯤꯅ ꯑꯩꯈꯣꯏ ꯏꯁꯥꯗ ꯐꯤꯖꯤꯀꯦꯜꯂꯤ ꯐꯤꯠ ꯑꯣꯏꯍꯜꯂꯤ ꯑꯗꯨꯒ ꯑꯩꯈꯣꯏ ꯃꯥꯏꯟꯁꯨ ꯌꯥꯝ ꯐ꯭ꯔꯦꯁ ꯑꯣꯏꯍꯜꯂꯦ ꯍꯥꯏꯕꯗꯤ ꯇ꯭ꯔꯦꯀꯤꯡ ꯆꯠꯂꯨꯕ ꯃꯐꯝꯗꯨꯗ ꯑꯩꯈꯣꯏꯅ ꯂꯝꯕꯤꯗ ꯐꯖꯕ ꯀꯌꯥꯁꯨ ꯂꯣꯏꯅ ꯊꯦꯡꯅꯔꯛꯀꯅꯤ ꯍꯥꯏꯕꯗꯤ ꯇ꯭ꯔꯦꯀꯤꯡ ꯆꯠꯄ ꯍꯥꯏꯁꯦ ꯑꯩꯈꯣꯏ ꯅꯦꯆꯔꯦꯜ ꯅꯦꯆꯔꯗ ꯍꯥꯏꯕ ꯆꯠꯄ ꯍꯥꯏꯕꯗꯨ ꯇꯥꯔꯦ ꯍꯥꯏ ꯑꯗꯨꯅ ꯇ꯭ꯔꯦꯀꯤꯡ ꯆꯠꯄ ꯍꯥꯏꯕꯁꯤꯗꯤ ꯑꯩꯈꯣꯏꯒꯤ ꯃꯥꯏꯟꯁꯨ ꯌꯥꯝ ꯐ꯭ꯔꯦꯁ ꯑꯣꯏꯔꯒ ꯌꯥꯝ ꯐꯤꯖꯤꯀꯦꯜꯂꯤ ꯐꯤꯠ ꯑꯣꯏꯍꯜꯂꯒ ꯑꯩꯈꯣꯏꯅ ꯆꯠꯂꯨ ꯆꯠꯂꯨꯕ ꯈꯨꯗꯤꯡꯁꯨ ꯑꯗꯨꯝ ꯐꯖꯕꯁꯨ ꯑꯗꯨꯝ ꯂꯩꯔꯛꯀꯅꯤ ꯐꯖꯗꯕ ꯀꯌꯥꯁꯨ ꯑꯗꯨꯝ ꯊꯦꯡꯅꯔꯛꯀꯅꯤ ꯑꯗꯨꯅ ꯇ꯭ꯔꯦꯀꯤꯡ ꯆꯠꯄ ꯍꯥꯏꯁꯦ ꯑꯩꯈꯣꯏ ꯃꯤꯑꯣꯏꯕ ꯄꯨꯝꯅꯃꯛ ꯆꯠꯄ ꯌꯥꯝ ꯐꯩ ꯍꯥꯏꯅ ꯈꯜꯂꯤ ꯍꯥꯏꯕꯗꯤ ꯇ꯭ꯔꯦꯀꯤꯡꯒꯤ ꯇ꯭ꯔꯦꯀꯤꯡ ꯆꯠꯄꯒꯤ ꯑꯐꯕꯁꯦ ꯌꯥꯝ ꯂꯩꯔꯦ ꯄꯣꯖꯤꯇꯤꯐꯁꯦ ꯑꯗꯨꯅ ꯑꯩꯈꯣꯏꯅ ꯇ꯭ꯔꯦꯀꯤꯡꯁꯦ ꯑꯗꯨꯝ ꯆꯠꯀꯗꯕꯅꯤ ꯑꯗꯨꯒ ꯑꯩ ꯏꯁꯥꯅ ꯇ꯭ꯔꯦꯀꯤꯡꯁꯦ ꯆꯠꯂꯨꯔꯦ ꯑꯩꯁꯨ ꯑꯗꯨꯅ ꯑꯩꯅ ꯆꯠꯂꯨꯕ ꯇ꯭ꯔꯦꯀꯤꯡꯁꯦ ꯃꯐꯝꯁꯦ ꯌꯥꯝꯃꯤ ꯑꯩꯅ ꯆꯠꯂꯨꯕ ꯃꯐꯝꯁꯦ ꯐꯖꯕ ꯀꯌꯥꯁꯨ ꯊꯦꯡꯅꯩ ꯐꯖꯗꯕ ꯐꯠꯇꯕ ꯃꯐꯝ ꯀꯌꯥ ꯍꯥꯏꯗꯤ ꯌꯥꯝ ꯑꯁꯣꯡꯕ ꯃꯐꯝ ꯀꯌꯥ ꯀꯌꯥꯁꯨ ꯊꯦꯡꯅꯩ ꯍꯥꯏꯕꯗꯤ ꯑꯩꯈꯣꯏ ꯋꯥꯈꯟꯗ ꯌꯥꯝ ꯁꯣꯟꯊꯍꯟꯕ ꯃꯐꯝ ꯏꯆꯤꯛ ꯆꯤꯛꯄ ꯀꯌꯥꯁꯨ ꯑꯗꯨꯝ ꯊꯦꯡꯅꯩ ꯑꯗꯨꯗ ꯑꯩꯅ ꯇ꯭ꯔꯦꯀꯤꯡ ꯆꯠꯄ ꯑꯗꯨꯗ ꯑꯩꯅ ꯋꯥꯈꯟꯁꯦ ꯑꯗꯨꯝ ꯐꯥꯊꯔꯒ ꯌꯥꯝ ꯀꯤꯕ ꯇꯨ ꯆꯨꯡꯕ ꯂꯩꯇꯕꯤꯗ ꯑꯗꯨꯝ ꯆꯠꯂꯤ ꯑꯗꯨ ꯑꯩꯅ ꯇ꯭ꯔꯦꯀꯤꯡ ꯆꯠꯄ ꯃꯇꯝꯗ ꯋꯦꯗꯔꯒꯤ ꯃꯇꯥꯡꯗ ꯑꯃꯨꯛ ꯍꯥꯏꯔꯒꯦ ꯋꯦꯗꯔꯁꯦ ꯑꯐꯕꯁꯨ ꯊꯦꯡꯅꯩ ꯑꯗꯨ ꯐꯠꯇꯕ ꯀꯌꯥꯁꯨ ꯑꯗꯨꯝ ꯊꯦꯡꯅꯩ ꯍꯥꯏꯕꯗꯤ ꯑꯩꯅ ꯇ꯭ꯔꯦꯀꯤꯡ ꯆꯠꯄꯗ ꯅꯨꯡꯁꯥ ꯁꯥꯕ ꯅꯣꯡ ꯇꯥꯕ ꯑꯗꯨꯒ ꯂꯩꯆꯤꯟꯅ ꯈꯨꯝꯖꯤꯟꯈꯤꯕ ꯑꯗꯨ ꯂꯣꯏꯅ ꯁꯨꯅ ꯑꯗꯨꯝ ꯊꯦꯡꯅꯔꯛꯏ ꯍꯥꯏꯕꯗꯤ ꯇ꯭ꯔꯦꯀꯤꯡ ꯍꯥꯏꯕꯁꯦ ꯌꯥꯝ ꯁꯣꯔꯠ ꯗꯤꯁꯇꯦꯟꯁ ꯑꯣꯏꯗꯕꯅꯤꯅ ꯑꯗꯨꯝ ꯋꯦꯗꯔꯁꯦ ꯖꯥꯠ ꯖꯥꯠ ꯑꯗꯨꯝ ꯊꯦꯡꯅꯔꯦ ꯍꯥꯏꯗꯤ ꯑꯩ ꯏꯁꯥꯁꯨ ꯇꯣꯏꯅ ꯑꯗꯨꯝ ꯆꯠꯂꯛꯄꯗꯨꯗ ꯋꯦꯗꯔꯁꯦ ꯑꯗꯨꯝ ꯂꯣꯏꯅ ꯁꯨꯅ ꯊꯦꯡꯅꯔꯦ ꯑꯗꯨꯗ ꯋꯦꯗꯔ ꯊꯦꯡꯅꯔꯁꯨ ꯑꯩ ꯏꯁꯥꯗ ꯆꯣꯛꯊꯕ ꯋꯥꯈꯟ ꯁꯣꯟꯊꯕ ꯍꯥꯏꯕꯁꯦ ꯑꯃꯇ ꯂꯩꯇ꯭ꯔꯤ ꯉꯁꯤ ꯐꯥꯎꯕꯗ ꯑꯗꯨꯗ ꯑꯩꯅ ꯇ꯭ꯔꯦꯀꯤꯡ ꯆꯠꯄꯗ ꯑꯩꯅ ꯌꯥꯝ ꯆꯦꯂꯦꯟꯖꯤꯡ ꯑꯣꯏꯕꯁꯦ ꯌꯥꯝ ꯁꯥꯡꯅ ꯆꯠꯄ ꯉꯝꯕ꯭ꯔꯥ ꯍꯥꯏꯕꯁꯦ ꯑꯗꯨꯒ ꯑꯃꯁꯨ ꯌꯥꯝ ꯏꯁꯥꯗ ꯌꯥꯝ ꯆꯦꯂꯦꯟꯖ ꯑꯃ ꯑꯣꯏ ꯑꯗꯨꯒ ꯑꯩ ꯏꯁꯥꯅ ꯀꯌꯥꯝ ꯑꯦꯐꯣꯔꯠ ꯂꯩꯅ ꯆꯠꯄ꯭ꯔꯥ ꯑꯩ ꯏꯁꯥꯗ ꯀꯌꯥꯝ ꯐꯣꯀꯁ ꯇꯧꯔꯒ ꯏꯁꯥꯅ ꯆꯠꯅꯤꯡꯕ꯭ꯔꯥ ꯍꯥꯏꯕꯁꯨ ꯑꯗꯨꯝ ꯏꯁꯥꯗ ꯐꯥꯎꯋꯤ ꯑꯗꯨꯗ ꯑꯩ ꯇ꯭ꯔꯦꯀꯤꯡ ꯆꯠꯄꯗ ꯑꯩ ꯍꯣꯏ ꯏꯁꯥ ꯏꯇꯣꯝꯇꯗꯤ ꯆꯠꯇꯦ ꯑꯩꯈꯣꯏ ꯃꯤ ꯃꯌꯥꯝ ꯄꯨꯟꯁꯤꯜꯂꯒ ꯑꯗꯨꯝ ꯇ꯭ꯔꯦꯀꯤꯡ ꯍꯥꯏꯕꯁꯦ ꯆꯠꯂꯦ ꯑꯗꯨ ꯑꯩꯈꯣꯏ ꯃꯌꯥꯝꯁꯨ ꯑꯗꯨꯝ ꯗꯤꯁꯀꯁ ꯇꯧꯅꯔꯒ ꯑꯗꯨꯝ ꯗꯦꯁꯇꯤꯅꯦꯁꯟ ꯑꯐꯕꯔꯣꯝꯗꯁꯨ ꯑꯗꯨꯝ ꯆꯠꯂꯦ

ꯍꯥꯏꯕꯗꯤ ꯑꯩꯅ ꯄꯨꯕ ꯃꯇꯨꯡꯗ ꯍꯣꯔꯦꯟ ꯐ꯭ꯌꯨꯆꯔ ꯌꯨꯖꯀꯤ ꯑꯣꯏꯅ ꯑꯗꯨꯝ ꯄꯨꯈ꯭ꯔꯦ ꯑꯗꯨꯗ ꯑꯩꯅ ꯃꯦꯗꯤꯁꯤꯟ ꯀꯌꯥꯁꯨ ꯄꯨꯏ ꯍꯥꯏꯕꯗꯤ ꯍꯣꯔꯦꯟ ꯑꯩꯈꯣꯏ ꯇ꯭ꯔꯦꯀꯤꯡ ꯆꯠꯄ ꯍꯥꯏꯕꯁꯤ ꯆꯤꯡꯗ ꯆꯠꯄꯅꯤꯅ ꯇꯨꯕ ꯈꯣꯠꯄ ꯇꯠꯄ ꯂꯩꯔꯛꯄ ꯌꯥꯏ ꯑꯗꯨꯅ ꯑꯩꯅ ꯑꯇꯠꯄꯒꯨꯝꯕꯗ ꯇꯩꯅꯕ ꯀ꯭ꯔꯤꯝꯒꯨꯝꯕ ꯐꯥꯔꯃꯥꯁꯤꯗꯒꯤ ꯑꯗꯨꯝ ꯑꯐꯕ ꯀꯌꯥ ꯂꯧꯔꯒ ꯑꯗꯨꯝ ꯄꯨꯏ ꯆꯥꯅ ꯊꯛꯅꯕ ꯃꯔꯥꯡ ꯀꯥꯏꯅ ꯑꯗꯨꯝ ꯄꯨꯏ ꯑꯗꯨꯒ ꯑꯩꯅ ꯑꯗꯨꯒꯤ ꯃꯊꯛꯇ ꯑꯩꯅ ꯇ꯭ꯔꯦꯀꯤꯡ ꯑꯗꯨꯝ ꯆꯠꯈꯤ ꯑꯗꯨꯗ ꯑꯩꯅ ꯌꯥꯝ ꯄꯥꯝꯖꯅ ꯆꯠꯈꯤꯕ ꯍꯥꯏꯕꯁꯤꯗꯤ ꯇ꯭ꯔꯦꯀꯤꯡ ꯍꯣꯏ ꯇ꯭ꯔꯦꯀꯤꯡꯕꯨꯗꯤ ꯏꯁꯥꯗ ꯌꯥꯝ ꯄꯥꯝꯖꯩ ꯑꯗꯨꯅ ꯑꯩ ꯑꯗꯨꯝ ꯆꯥꯅ ꯊꯛꯅꯕ ꯃꯦꯗꯤꯁꯤꯟꯒꯨꯝꯕ ꯑꯗꯨꯝ ꯃꯔꯥꯡ ꯀꯥꯏꯅ ꯑꯗꯨꯝ ꯄꯨꯔꯒ ꯑꯗꯨꯝ ꯆꯠꯂ ꯑꯩ ꯇ꯭ꯔꯦꯀꯤꯡꯁꯦ ꯑꯗꯨꯝ ꯁꯛꯁꯦꯁ ꯑꯣꯏꯔꯒ ꯑꯗꯨꯝ ꯃꯥꯏꯌꯣꯛꯅꯈꯤ